ꯇꯥꯏꯌꯦ ꯅꯪ ꯊꯕꯛ ꯇꯧꯔꯤꯕ꯭ꯔꯣ ꯇꯧꯗꯕ꯭ꯔꯣ ꯎꯝ ꯍꯟꯗꯛ ꯍꯟꯗꯛꯁꯤ ꯍꯟꯗꯛꯀꯤ ꯑꯉꯥꯡꯉꯩ ꯀ꯭ꯂꯥꯁ ꯇꯦꯟ ꯀꯥꯔꯛꯄꯁꯤꯒꯤ ꯀꯩꯅꯣ ꯑꯩꯈꯣꯏꯅ ꯃꯦꯇꯤꯡ ꯇꯧꯗꯕ ꯌꯥꯔꯣꯏꯗꯕ ꯑꯣꯖꯥ ꯃꯁꯦꯟꯁꯨ ꯎꯝ ꯑꯗꯣ ꯃꯣꯏꯗ ꯄꯥꯁ ꯇꯧꯕꯒꯤ ꯆꯥꯡꯁꯨ ꯋꯥꯡꯖꯕ ꯗꯤꯕꯤꯖꯟ ꯄꯤ ꯁꯤꯁꯨ ꯈꯔ ꯋꯥꯡꯖꯕ ꯑꯁꯣꯟꯕ ꯈꯔꯁꯨ ꯑꯩꯈꯣꯏꯅ ꯃꯣꯏꯁꯦ ꯀꯣꯆꯤꯡ ꯇꯧꯕꯤꯔꯒ ꯃꯦꯟꯈꯠꯅꯕ ꯍꯣꯠꯅꯃꯤꯟꯅꯅꯕ ꯑꯩꯈꯣꯏꯁꯦ ꯄꯨꯟꯗꯕꯗꯤ ꯌꯥꯔꯔꯣꯏ ꯃꯣꯏ ꯃꯊꯟꯗ ꯊꯥꯗꯣꯛꯄꯗꯤ ꯌꯥꯔꯔꯣꯏ ꯎꯝ ꯎꯝ ꯎꯝ ꯁꯥꯇ꯭ꯔꯁꯨ ꯌꯥꯝ ꯁꯣꯟꯕꯁꯨ ꯌꯥꯝ ꯌꯥꯎꯔꯤꯅꯦ ꯇꯧꯔꯤꯁꯦ

ꯑꯩꯈꯣꯏꯁꯨ ꯍꯌꯦꯡ ꯃꯥꯏ ꯆꯣꯞꯄꯛꯀꯅꯤ ꯃꯥꯏ ꯆꯣꯞꯇꯅꯕ ꯁ꯭ꯀꯨꯜꯒꯤꯁꯨ ꯐꯕ ꯑꯩꯈꯣꯏꯒꯤꯁꯨ ꯃꯤꯡꯆꯠꯅꯤ ꯑꯉꯥꯡꯉꯩꯒꯤꯁꯨ ꯐꯈꯤꯕ ꯃꯃꯥ ꯃꯄꯥꯅꯁꯨ ꯐꯔꯒꯗꯤ ꯑꯦ ꯁꯣꯜꯂꯝꯕꯁꯦ ꯈꯤꯇꯪꯗꯤ ꯃꯣꯏ ꯃꯦꯟꯈꯠꯄꯤꯕꯗꯩ ꯐꯩ ꯍꯥꯏꯕꯗꯣ ꯈꯟꯗꯣꯏꯅꯤ ꯑꯩꯈꯣꯏꯅꯁꯨ ꯍꯟꯅ ꯌꯦꯡꯕꯤꯗ ꯑꯉꯥꯡꯉꯩꯅꯁꯨ ꯈꯔ ꯋꯥꯠ ꯑꯩꯈꯣꯏꯁꯨ ꯃꯥꯏ ꯆꯣꯞꯄ ꯑꯗꯨꯗꯨꯅ ꯇꯥꯏꯃꯤꯡ ꯑꯃ ꯌꯦꯡꯉꯒ ꯑꯩꯈꯣꯏ ꯃꯁꯦꯟ ꯎꯝ ꯑꯩꯁꯨꯅꯤ ꯃꯦꯠꯀꯨꯝꯕ ꯏꯪꯂꯤꯁꯀꯨꯝꯕ ꯑꯗ ꯃꯣꯏꯒꯤ ꯑꯃꯨꯛ ꯃꯣꯏꯅ ꯀꯩꯅꯣ ꯇꯧꯏꯁꯦ ꯃꯅꯤꯄꯨꯔꯤꯒꯤ ꯑꯩꯈꯣꯏꯒꯤ ꯁꯟꯗꯣꯛꯑꯒ ꯖꯤꯔꯤ ꯖꯤꯔꯤ ꯏꯕ ꯌꯥꯗꯕꯁꯦ ꯁꯤꯗꯅꯦꯕ ꯃꯣꯏꯗ ꯋꯥꯔꯤꯁꯦ ꯑꯗꯨ ꯃꯅꯤꯄꯨꯔꯒꯤꯁꯨ ꯈꯔ ꯎꯝ

ꯑꯗꯣ ꯅꯪꯒꯤꯁꯤ ꯁꯕꯖꯦꯛꯇꯣ ꯅꯣꯏꯅ ꯂꯧꯕ ꯁꯕꯖꯦꯛꯇꯣ ꯑꯗꯨ ꯑꯗꯨꯝ ꯇꯧꯕꯤꯔꯣ ꯑꯩꯈꯣꯏꯁꯨ ꯑꯩꯈꯣꯏꯅ ꯇꯥꯛꯏꯕ ꯁꯕꯖꯦꯛꯁꯦ ꯍꯥꯏꯗꯤ ꯑꯣꯖꯥ ꯈꯨꯗꯤꯡꯛꯀꯤ ꯃꯥꯏ ꯃꯥꯒꯤ ꯁꯕꯖꯦꯛ ꯂꯧꯔꯤꯕ ꯁꯕꯖꯦꯛ ꯇꯧꯔꯤꯕꯉꯩꯁꯤꯅ ꯁꯥꯇ꯭ꯔꯁꯤꯗ ꯁꯖꯦꯁꯟꯇꯣ ꯑꯩꯈꯣꯏꯅ ꯄꯤꯔꯁꯤ ꯈꯒ ꯄꯤꯊꯣꯛꯄꯤꯗ꯭ꯔꯒꯗꯤ ꯍꯥꯏꯗꯤ ꯃꯣꯏꯅ ꯈꯪꯖꯕꯗꯨꯒ ꯇꯧꯔꯒ ꯃꯥꯏ ꯄꯥꯛꯄꯗꯨ ꯍꯦꯟꯅꯅꯕ ꯑꯗꯒꯤ ꯈꯪꯗꯕ ꯑꯉꯥꯡ ꯌꯥꯎꯕꯒꯩꯁꯤꯁꯨ ꯇꯣꯉꯥꯟꯅ ꯃꯥꯏ ꯃꯥꯒꯤ ꯁꯕꯖꯦꯛꯀꯤꯗ ꯇꯧꯔꯒ ꯄꯨꯡꯗꯣ ꯈꯥꯏꯗꯣꯛꯑꯒ ꯄꯨꯡ ꯑꯃ ꯑꯅꯤ ꯄꯨꯡꯈꯥꯏ ꯄꯨꯡꯈꯥꯏꯕꯨ ꯑꯣꯏꯔꯣ ꯁꯕꯖꯦꯛꯀꯤ ꯃꯣꯏꯒꯤ ꯑꯁꯣꯟꯕꯉꯩꯗꯣ ꯑꯗꯨ ꯑꯣꯏꯅ ꯍꯣꯠꯅꯃꯤꯟꯅꯔꯁꯤ ꯑꯩꯅꯅꯤ ꯃꯥꯅꯅꯤ ꯑꯣꯖꯥ ꯃꯁꯦꯟ ꯑꯃꯨꯛ ꯏꯟꯊꯣꯛ ꯂꯩ ꯇꯥꯔꯒꯗꯤ ꯑꯩꯈꯣꯏꯁꯨ ꯆꯣꯞꯀꯅꯤ ꯁꯥꯇ꯭ꯔꯗꯁꯨ ꯍꯩꯍꯧꯔꯔꯣꯏ ꯑꯗꯨꯝꯃꯥꯏꯅ ꯍꯣꯏ ꯍꯣꯏ ꯑꯗꯨꯒ ꯑꯗꯨꯃꯥꯏ ꯇꯧꯔꯒ ꯃꯇꯝ ꯂꯦꯞꯄꯛꯑꯒꯦ ꯊꯝꯃꯒꯦ